ꯑꯥ ꯍꯜꯂꯣ ꯉꯆꯤ ꯉꯆꯤ ꯅꯨꯡꯉꯥꯏꯅ ꯂꯩꯔꯤꯕ꯭ꯔꯣ ꯑꯥ ꯑꯦ ꯑꯦ ꯑꯗꯣ ꯍꯣꯏ ꯑꯩ ꯍꯣꯏ ꯑꯩꯁꯨ ꯅꯨꯡꯉꯥꯏꯔꯤꯌꯦ ꯄꯨꯟꯗꯕꯁꯨ ꯀꯨꯏꯔꯦ ꯑꯩꯈꯣꯏ ꯍꯣꯏꯅꯦ ꯑꯗꯣ ꯀꯩꯅꯣ ꯍꯟꯗꯛ ꯊꯥꯁꯤꯗ ꯀꯣ

ꯀꯣꯏꯅꯕ ꯇꯧꯁꯦ ꯑꯩꯅ ꯃꯐꯝ ꯑꯃ ꯀꯣ ꯀꯩꯅꯣ ꯋꯥꯇꯔꯐꯣꯜ ꯁꯤꯂꯣꯡꯗ ꯋꯥꯇꯔꯐꯣꯜ ꯐꯖꯕ ꯐꯖꯕ ꯑꯃ ꯂꯩꯌꯦꯕ

ꯇꯤꯟꯅꯗꯕꯗꯨ ꯀꯣ ꯎꯝ ꯑꯗꯣ ꯅꯪꯁꯨ ꯃꯔꯨꯞꯁꯤꯡꯗꯣ ꯀꯧꯋꯣ ꯑꯩꯁꯨ ꯃꯔꯨꯞꯁꯤꯡꯕꯨ ꯀꯧꯒꯦ ꯑꯗꯣ ꯑꯥ ꯍꯣꯏ ꯃꯤ ꯌꯥꯝꯕꯗꯨꯅ ꯐꯩꯌꯦꯕ ꯑꯗꯨꯝ ꯀꯩꯅꯣ ꯑꯗꯨ ꯑꯗꯨꯒꯨꯝꯕꯒꯤ ꯇꯧꯔꯁꯤ ꯀꯣ ꯑꯥ ꯑꯥ ꯑꯗꯨ ꯑꯣꯏꯔꯗꯤ ꯑꯩꯈꯣꯏ ꯃꯤ ꯃꯤ ꯀꯌꯥꯒꯨꯝꯕ ꯆꯠꯁꯤꯔꯥ ꯅꯪꯁꯨ ꯈꯜꯂꯣꯅꯦ ꯎꯝ

ꯅꯪꯁꯨ ꯈꯜꯂꯣ ꯑꯩꯁꯨ ꯈꯟꯒꯦ ꯈꯜꯂꯒꯦ ꯑꯗꯣ ꯃꯤ ꯃꯤ ꯌꯥꯝꯕꯗꯨꯅ ꯅꯨꯡꯉꯥꯏꯅꯦ ꯎꯝ ꯑꯗꯣ ꯑꯗꯨꯒ ꯑꯥ ꯍꯣꯏ ꯍꯣꯏ ꯑꯩꯈꯣꯏ ꯑꯩꯈꯣꯏꯅ ꯕꯦꯠꯇꯤꯡꯒꯨꯝꯕ ꯑꯗꯨꯝ ꯀꯔꯤ ꯀꯔꯤꯒꯨꯝꯕ ꯄꯨꯔꯁꯨ ꯋꯥꯏꯌꯦꯕ ꯀꯩꯗꯧꯕ ꯎꯝ ꯑꯗꯨꯒꯤ ꯄꯩꯁꯥ ꯄꯩꯁꯥ ꯀꯂꯦꯛ ꯇꯧꯔꯒ ꯀꯟꯇ꯭ꯔꯤꯕ꯭꯭ꯌꯨꯠ ꯇꯧꯔꯒ ꯀꯣ ꯄꯩꯁꯥ ꯀꯟꯇ꯭ꯔꯤꯕ꯭ꯨꯌꯠ ꯀꯌꯥ ꯀꯩ ꯂꯤꯁꯤꯡ ꯇꯔꯥ ꯑꯣꯏꯒꯦꯔꯥ ꯂꯤꯁꯤꯡ ꯂꯤꯁꯤꯡ ꯇꯔꯨꯛ ꯑꯣꯏꯒꯦꯔꯥ ꯍꯣꯏ ꯑꯗꯨꯝ ꯀꯂꯦꯛ ꯇꯧꯔꯒ ꯀꯣ ꯎꯝ ꯑꯗꯨꯒ ꯀꯔꯤ ꯀꯔꯤ ꯑꯦꯛꯁꯄꯦꯟꯒꯨꯝꯕ ꯀꯔꯤ ꯀꯔꯤ ꯇꯧꯒꯦꯔꯥ ꯍꯥꯏꯕꯗꯨ ꯑꯦꯛꯇꯤꯚꯤꯇꯤꯁꯒꯨꯝꯕ ꯀꯩꯅꯣ ꯑꯗꯨꯒ ꯑꯦꯛꯁꯄꯦꯟꯁ ꯍꯣꯇꯦꯜꯗ ꯆꯥꯕ ꯇꯨꯝꯕ ꯆꯠꯄ ꯇ꯭ꯔꯥꯚꯦꯜ ꯇꯧꯒꯗꯕꯗꯨ ꯂꯣꯏꯅꯃꯛ ꯑꯩꯈꯣꯏꯁꯨ ꯈꯟꯂꯒ ꯀꯩꯅꯣ ꯇꯧ ꯇꯧꯁꯦ ꯑꯥ ꯑꯗꯨꯒ ꯎꯝ ꯍꯣꯏ ꯑꯗꯨꯃꯥꯏꯅ ꯇꯧꯔꯒ ꯅꯪꯁꯨ ꯃꯔꯨꯞꯁꯤꯡꯗꯣ ꯀꯩꯅꯣ ꯀꯣꯜ ꯇꯧꯔꯣꯀꯣ ꯍꯪꯉꯣ ꯑꯥ

ꯍꯣꯏ ꯍꯣꯏ ꯑꯗꯨꯗꯤ ꯍꯟꯗꯛꯁꯤꯗꯤ ꯅꯨꯡꯉꯥꯏꯅꯤ ꯋꯥꯇꯔꯐꯣꯜ ꯌꯦꯡꯒꯗꯕꯅꯤꯅ ꯃꯅꯤꯄꯨꯔꯗ ꯂꯩꯕꯁꯦ ꯅꯨꯃꯤꯠ ꯈꯨꯗꯤꯡꯒꯤ ꯀꯩꯅꯣ ꯂꯩꯕꯁꯨ ꯕꯣꯔꯤꯡ ꯇꯧꯋꯦꯕ ꯈꯔ ꯑꯦꯛꯁꯄ꯭ꯂꯣꯔ ꯇꯧꯁꯦ ꯍꯥꯏꯅ ꯀꯣ ꯑꯩꯁꯨ ꯌꯨꯝꯗ ꯂꯩꯕꯗꯨꯀꯣ ꯑꯥꯏ ꯕꯣꯔꯤꯡ ꯇꯧꯕꯗꯀꯣ ꯅꯪꯁꯨ ꯑꯣꯏꯔꯝꯒꯅꯤꯅ ꯕꯣꯔꯤꯡ ꯇꯧꯋꯦ ꯅꯨꯡꯇꯤꯒꯤ ꯂꯩꯕꯗꯨ ꯀꯣ ꯍꯣꯏ ꯑꯗꯨꯝ ꯍꯣꯏ ꯅꯣꯡꯃꯗꯤ ꯀꯣꯏꯅꯁꯦ ꯍꯥꯏꯅ ꯀꯣꯜ ꯇꯧꯕ ꯀꯣ ꯑꯩꯁꯨ

ꯑꯗꯨ ꯀꯥꯕꯀꯥꯟꯗꯗꯤ ꯀꯔꯤ ꯀꯔꯤ ꯀꯔꯤ ꯀꯔꯤ ꯆꯥꯁꯤꯔꯥ ꯅꯪꯁꯨ ꯈꯜꯂꯣ ꯀꯔꯤ ꯍꯣꯇꯦꯜꯗ ꯎꯝ ꯂꯩꯕꯗꯨ ꯅꯨꯡꯉꯥꯏꯒꯦꯔꯥ ꯍꯥꯏꯅ ꯈꯜꯂꯣ ꯅꯪꯁꯨ ꯑꯩꯁꯨ ꯈꯟꯒꯦ ꯑꯗꯨ ꯑꯗꯨꯒ ꯀꯩꯅꯣ ꯗ꯭ꯔꯦꯁ ꯑꯦꯛꯁꯇ꯭ꯔꯥ ꯗ꯭ꯔꯦꯁꯀꯨꯝꯕꯁꯨ ꯄꯥꯏꯌꯨꯀꯣ ꯂꯥꯏꯛ ꯊ꯭ꯔꯤ ꯗꯦꯖꯀꯨꯝꯕ ꯂꯩꯅꯕ ꯇꯧꯁꯦꯕ ꯎꯝ ꯎꯝ ꯎꯝ ꯍꯣꯏ ꯑꯗꯨꯃꯥꯏꯅ ꯇꯧꯁꯦ

ꯍꯣꯏ ꯍꯣꯏ ꯑꯗꯨ ꯅꯨꯡꯉꯥꯏꯅ ꯂꯩꯌꯨꯀꯣ ꯍꯣꯏ ꯍꯣꯏ ꯍꯣꯏ ꯍꯣꯏ ꯑꯗꯨ ꯊꯝꯃꯒꯦ ꯎꯝ ꯌꯥꯏ